ꯂꯩꯀꯥꯏ ꯑꯃ ꯄꯥꯜꯂꯕꯗꯤ ꯂꯩꯀꯥꯏ ꯑꯗꯨꯒꯤ ꯃꯤꯁꯤꯡꯅ ꯁꯦꯡꯗꯣꯛ ꯈꯣꯠꯇꯣꯛꯄ ꯍꯥꯏꯕꯁꯤ ꯇꯉꯥꯏ ꯐꯗꯦ ꯁꯦꯡꯅ ꯂꯩꯕꯅ ꯃꯤꯑꯣꯏꯕ ꯑꯩꯈꯣꯏꯗ ꯂꯥꯏꯅꯥ ꯂꯥꯏꯆꯠ ꯀꯌꯥ ꯂꯥꯛꯀꯗꯕ ꯀꯌꯥꯒꯤ ꯑꯗꯨ ꯉꯥꯛꯊꯣꯛꯄ ꯉꯝꯂꯤꯕꯅꯤ ꯑꯗꯨꯅ ꯁꯦꯡꯗꯣꯛ ꯈꯣꯠꯇꯣꯛꯄ ꯍꯥꯏꯕꯁꯤ ꯇꯉꯥꯏ ꯐꯗꯅ ꯇꯧꯗꯕ ꯌꯥꯗ꯭ꯔꯕ ꯃꯤꯑꯣꯏꯕ ꯑꯩꯈꯣꯏꯅ ꯇꯧꯒꯗꯕ ꯊꯧꯔꯝ ꯑꯃꯅꯤ ꯊꯧꯔꯝ ꯑꯗꯨꯗ ꯑꯩꯈꯣꯏꯅ ꯄ꯭ꯂꯥꯁꯇꯤꯛꯅ ꯄ꯭ꯂꯥꯁꯇꯤꯛꯀꯤ ꯌꯣꯠꯇꯦꯛ ꯊꯥꯡꯇꯦꯛꯅ ꯃꯐꯝ ꯑꯃꯗ ꯊꯝꯂꯒ ꯎꯅꯥ ꯋꯅꯥꯅ ꯃꯐꯝ ꯑꯃꯗ ꯊꯝꯂꯒ ꯂꯣꯏꯁꯤꯟꯕ ꯌꯥꯕ ꯃꯐꯝ ꯑꯃꯗ ꯁꯦꯡꯅ ꯂꯣꯏꯁꯤꯜꯂꯒ ꯊꯝꯕꯤꯒꯗꯕꯅꯤ ꯌꯣꯠꯅ ꯌꯣꯠꯁꯤꯡꯒꯤꯗ ꯔꯤꯅ꯭ꯌꯨ ꯇꯧꯕ ꯔꯤꯁꯥꯏꯀꯜ ꯇꯧꯕ ꯃꯐꯝꯁꯤꯡ ꯑꯗꯨꯗ ꯊꯥꯕ ꯉꯝꯅꯅꯕ ꯃꯐꯝ ꯑꯃꯗ ꯄꯩꯁꯤꯜꯂꯒ ꯊꯝꯒꯗꯕꯅꯤ ꯄ꯭ꯂꯥꯁꯇꯤꯛꯄꯨ ꯍꯥꯏꯔꯣ ꯑꯗꯨꯁꯨ ꯃꯐꯝ ꯑꯃꯗ ꯄꯩꯁꯤꯜꯂꯒ ꯊꯝꯃꯒ ꯄ꯭ꯂꯥꯁꯇꯤꯛꯀꯤ ꯔꯤꯁꯥꯏꯀꯜ ꯇꯧꯐꯝꯗ ꯄꯨꯕ ꯌꯥꯅꯕꯒꯤ ꯄꯩꯔꯒ ꯊꯝꯂꯒ ꯂꯧꯊꯣꯛꯄ ꯋꯥꯗꯅꯕ ꯑꯩꯈꯣꯏꯅ ꯁꯤꯟꯕꯤꯒꯅꯤ ꯁꯤꯟꯕꯤꯒꯗꯕꯅꯤ ꯑꯗꯨꯒ ꯎꯋꯥꯁꯤꯡꯅ ꯃꯐꯝ ꯑꯃꯗ ꯄꯩꯔꯒ ꯑꯩꯈꯣꯏꯅ ꯃꯩ ꯊꯥꯗꯣꯛꯄ ꯅꯠꯇ꯭ꯔꯒ ꯖꯒꯥ ꯐꯖꯕ ꯑꯃ ꯌꯦꯡꯂꯒ ꯊꯝꯕꯤꯔꯒ ꯄꯨꯝꯍꯜꯂꯒ ꯂꯩꯍꯥꯎ ꯑꯣꯟꯍꯟꯕ ꯌꯥꯕꯒꯤ ꯖꯒꯥ ꯑꯗꯨ ꯌꯦꯡꯂꯒ ꯑꯩꯈꯣꯏꯅ ꯃꯐꯝ ꯆꯥꯅ ꯊꯝꯕꯤꯕ ꯗꯔꯀꯥꯔ ꯑꯣꯏ ꯑꯗꯨꯒ ꯍꯧꯖꯤꯛꯅ ꯑꯩꯈꯣꯏ ꯇꯧꯒꯗꯕ ꯊꯧꯔꯝꯅ ꯃꯤꯅꯨꯁꯤꯄꯥꯜꯗ ꯄꯥꯎ ꯑꯁꯤ ꯄꯤꯔꯁꯤ ꯑꯩꯈꯣꯏꯅ ꯄꯤꯔꯒ ꯃꯈꯣꯏꯕꯨ ꯂꯥꯛꯂꯒ ꯋꯦꯁꯁꯤꯡ ꯐꯠꯇꯕ ꯐꯠꯇ ꯍꯥꯎꯗꯤꯁꯤꯡ ꯑꯁꯤ ꯃꯈꯣꯏꯅ ꯄꯨꯔꯒ ꯃꯈꯣꯏꯅ ꯁꯤꯖꯤꯟꯅꯕ ꯌꯥꯕꯅ ꯔꯤꯁꯥꯏꯀꯜ ꯇꯧꯕ ꯌꯥꯕ ꯄꯣꯠꯁꯤꯡ ꯑꯗꯨ ꯃꯈꯣꯏꯅ ꯐꯦꯛꯇꯔꯤ ꯑꯣꯔ ꯐꯦꯛꯇꯔꯤꯗ ꯄꯨꯁꯤꯜꯂꯒ ꯃꯈꯣꯏꯅ ꯑꯃꯨꯛ ꯁꯤꯖꯤꯟꯅꯕ ꯌꯥꯅꯕꯒꯤ ꯐꯤꯚꯝꯗ ꯁꯥꯗꯣꯔꯛꯄ ꯌꯥꯕ ꯑꯗꯨ ꯃꯈꯣꯏꯅ ꯂꯧꯖꯈ꯭ꯔꯁꯅꯨ ꯑꯗꯨꯒ ꯃꯤꯑꯣꯏꯕ ꯑꯩꯈꯣꯏꯅ ꯂꯩꯔꯤꯕꯗꯤ ꯁꯦꯡꯗꯣꯛꯄ ꯍꯥꯏꯕꯁꯤꯗꯤ ꯂꯩꯔꯤꯕ ꯂꯩꯀꯥꯏꯒꯤ ꯃꯤ ꯄꯔꯖꯥ ꯄꯨꯝꯅꯃꯛꯅ ꯗꯔꯀꯥꯔ ꯑꯣꯏꯕꯅꯤ ꯁꯦꯡꯗꯣꯛꯇ꯭ꯔꯕꯗ ꯂꯩꯀꯥꯏ ꯑꯗꯨ ꯃꯣꯠꯂꯛꯀꯅꯤ ꯂꯥꯏꯅꯥ ꯂꯥꯏꯆꯠ ꯂꯥꯏꯊꯨꯡ ꯑꯗꯨꯒ ꯇꯤꯟ ꯀꯥꯡꯅ ꯊꯣꯛꯍꯜꯂꯛꯄ ꯂꯥꯏꯅꯥ ꯂꯥꯏꯆꯠ ꯀꯌꯥ ꯑꯃ ꯊꯣꯛꯂꯛꯄ ꯌꯥꯕꯒꯤ ꯆꯥꯡ ꯌꯥꯝ ꯋꯥꯡꯅ ꯂꯩ ꯑꯗꯨꯅ ꯁꯦꯡꯅ ꯂꯩꯕ ꯍꯥꯏꯕꯁꯤ ꯂꯩꯀꯥꯏ ꯑꯁꯤꯕꯨ ꯇꯉꯥꯏ ꯐꯗ꯭ꯔꯕ ꯊꯧꯔꯝ ꯊꯧꯗꯥꯡ ꯑꯃꯅꯤ ꯊꯧꯗꯥꯡ ꯑꯁꯤꯕꯨ ꯃꯥꯏ ꯄꯥꯛꯅ ꯇꯧꯒꯦ ꯍꯥꯏꯔꯒꯅ ꯍꯥꯏꯔꯕꯗꯤ ꯂꯩꯀꯥꯏ ꯑꯁꯤꯒꯤ ꯃꯤꯁꯤꯡꯅ ꯊꯣꯛꯄꯤꯔꯦ ꯍꯥꯏꯔꯒ ꯁꯦꯡꯗꯣꯛꯄ ꯍꯥꯏꯕꯁꯤ ꯇꯉꯥꯏ ꯐꯗꯅ ꯇꯧꯗꯕ ꯌꯥꯗꯕ ꯊꯕꯛ ꯑꯃꯅꯤ ꯑꯗꯨꯅ ꯊꯕꯛ ꯑꯁꯤꯕꯨ ꯃꯇꯦꯡ ꯄꯥꯡꯒꯗꯧꯔꯤꯕꯁꯤꯡꯅ ꯃꯨꯅꯤꯁꯤꯄꯥꯜ ꯔꯤꯁꯥꯏꯀꯜ ꯇꯧꯐꯝ ꯑꯗꯨꯗ ꯄꯥꯎꯗꯨ ꯄꯤꯔꯒ ꯑꯁ ꯑꯄꯣꯠ ꯑꯀꯥꯏ ꯑꯗꯨꯕꯨ ꯃꯈꯣꯏꯗ ꯄꯨꯍꯟꯈꯤꯕ ꯍꯥꯏꯕꯁꯤ ꯑꯩꯈꯣꯏꯒꯤ ꯇꯧꯗ꯭ꯔꯕ ꯌꯥꯗꯕ ꯊꯕꯛ ꯑꯃ ꯑꯣꯏꯒꯅꯤ ꯏꯈꯨꯠꯅ ꯁꯦꯡꯗꯣꯛꯏ ꯍꯥꯏꯗꯨꯅꯁꯨ ꯑꯗꯨꯝ ꯄꯩꯁꯤꯟꯗꯨꯅ ꯂꯩꯔꯕꯗꯤ ꯅꯣꯡꯃ ꯅꯣꯡꯃꯒꯤ ꯑꯃꯣꯠ ꯑꯀꯥꯏꯗꯨꯅ ꯄꯤꯛ ꯊꯜꯂꯛꯄ ꯍꯥꯏꯕꯗꯨ ꯑꯣꯏꯔꯛꯀꯗꯧꯔꯤꯕꯅꯤꯅ ꯑꯃꯣꯠ ꯑꯀꯥꯏ ꯑꯗꯨ ꯑꯇꯣꯞꯄ ꯑꯃꯗ ꯅꯠꯇ꯭ꯔꯒ ꯔꯤꯁꯥꯏꯀꯜ ꯇꯧꯐꯝꯗ ꯄꯨꯈꯤꯕ ꯍꯥꯏꯕꯁꯤ ꯑꯩꯈꯣꯏꯒꯤꯗꯤ ꯈ꯭ꯋꯥꯏꯗꯒꯤ ꯑꯐꯕ ꯊꯕꯛ ꯑꯃꯅꯤ ꯊꯕꯛ ꯑꯁꯤꯕꯨ ꯄꯥꯡꯊꯣꯛꯄ ꯌꯥꯅꯅꯕꯒꯤ ꯊꯧꯔꯝꯁꯤꯡ ꯑꯁꯤꯗꯤ ꯑꯩꯈꯣꯏꯅ ꯄꯥꯡꯊꯣꯛꯀꯗꯕ ꯂꯩꯀꯥꯏ ꯑꯁꯤꯒꯤ ꯃꯤꯁꯤꯡꯅ ꯃꯤꯁꯤꯡ ꯑꯁꯤꯕꯨ ꯀꯧꯊꯣꯛꯄꯤꯔꯦ ꯍꯥꯏꯔꯒ ꯁꯦꯡꯕ ꯁꯨꯕ ꯅꯣꯝꯕ ꯃꯁꯥꯒꯤ ꯌꯨꯝꯅꯤ ꯈꯟꯗꯨꯅ ꯁꯦꯡꯒꯗꯕꯅꯤ ꯑꯃꯣꯠꯄ ꯑꯁꯤꯕꯨ ꯑꯁꯨꯝ ꯄꯩꯁꯤꯟꯗꯨꯅ ꯂꯩꯔꯕꯗꯤ ꯍꯛꯆꯥꯡꯒꯤ ꯐꯠꯇꯕ ꯍꯥꯏꯕꯗꯨ ꯑꯣꯏꯔꯛꯀꯅꯤ ꯑꯗꯨꯅ ꯄ꯭ꯂꯥꯁꯇꯤꯛ ꯑꯃꯗꯤ ꯌꯣꯠꯀꯨꯝꯕ ꯑꯁꯤ ꯔꯤꯁꯥꯏꯀꯜ ꯁꯦꯟꯇꯔꯗ ꯄꯨꯍꯟꯕ ꯍꯥꯏꯕꯁꯤ ꯂꯩꯀꯥꯏ ꯑꯁꯤꯒꯤ ꯇꯧꯗꯕ ꯌꯥꯗ꯭ꯔꯕ ꯊꯧꯔꯝ ꯑꯃꯅꯤ ꯍꯥꯏꯕꯁꯤ ꯑꯩꯍꯥꯛꯅ ꯍꯥꯏꯖꯅꯤꯡꯉꯤ